ꯗꯥꯏꯕꯇꯤꯁ ꯍꯥꯏꯕ ꯂꯩꯅꯥꯁꯤꯗꯤ ꯃꯤ ꯌꯨꯝꯊꯣꯡ ꯈꯨꯗꯤꯡꯗ ꯑꯗꯨꯝ ꯑꯅꯥꯕ ꯂꯩꯕꯅꯤ ꯑꯗꯨ ꯑꯩꯈꯣꯏ ꯌꯨꯝꯗꯁꯨ ꯑꯅꯥꯕ ꯂꯩ ꯑꯩꯈꯣꯏ ꯏꯃꯨꯡꯗꯁꯨ ꯂꯩ ꯈꯨꯟꯗꯁꯨ ꯑꯅꯥꯕ ꯂꯩ ꯂꯩꯀꯥꯏꯗꯁꯨ ꯂꯩ ꯑꯗꯨꯗ ꯗꯥꯏꯕꯇꯤꯁ ꯑꯁꯤ ꯌꯨꯝꯗꯁꯨ ꯑꯗꯨꯝ ꯐꯍꯟꯕ ꯌꯥꯏ ꯑꯗꯨꯝ ꯀꯟꯇ꯭ꯔꯣꯜ ꯇꯧꯔꯒ ꯊꯝꯕ ꯌꯥꯏ ꯃꯣꯏꯁꯦ ꯑꯊꯨꯝꯕꯁꯨ ꯍꯦꯟꯖꯤꯟꯅ ꯆꯥꯕꯁꯨ ꯌꯥꯔꯣꯏ ꯃꯣꯔꯣꯛ ꯑꯁꯥꯕꯁꯨ ꯍꯦꯟꯖꯤꯟꯅ ꯆꯥꯕ ꯌꯥꯔꯣꯏ ꯗꯥꯏꯕꯤꯇꯤꯁꯁꯤꯗꯤ ꯌꯥꯝꯅ ꯂꯨꯕ ꯂꯩꯅꯥ ꯃꯁꯤꯡꯗ ꯌꯥꯎꯔꯤ ꯃꯣꯏꯁꯨ ꯑꯗꯨꯅ ꯗꯥꯏꯕꯤꯇꯤꯁꯁꯤꯗꯤ ꯑꯆꯥ ꯑꯊꯛꯇꯁꯨ ꯌꯥꯝ ꯆꯦꯛꯁꯤꯟꯕ ꯑꯣꯏꯑꯦ ꯃꯣꯏꯗꯤ ꯃꯅꯥ ꯃꯁꯤꯡꯁꯨ ꯌꯥꯝ ꯆꯥꯕ ꯗꯔꯀꯥꯔ ꯇꯥꯏ ꯗꯥꯏꯕꯤꯇꯤꯁ ꯑꯁꯤ ꯃꯣꯏꯅ ꯊꯕꯛ ꯁꯨꯕꯗ ꯍꯨꯃꯥꯡ ꯇꯥꯕ ꯋꯥꯠꯂꯛꯄꯗ ꯅꯥꯕꯁꯨ ꯑꯣꯏꯑꯦ ꯑꯗꯨ ꯗꯥꯏꯕꯤꯇꯤꯁꯁꯤꯗꯤ ꯃꯤ ꯂꯣꯏꯅ ꯃꯤ ꯈꯨꯗꯤꯡꯃꯛꯇ ꯅꯥꯕꯗꯤ ꯑꯩꯗꯤ ꯗꯥꯏꯕꯇꯤꯁ ꯅꯥꯔꯣꯏ ꯍꯥꯏꯕꯁꯨ ꯌꯥꯗꯦ ꯑꯗꯨꯅ ꯗꯥꯏꯕꯇꯤꯁ ꯑꯁꯦ ꯌꯨꯝꯗꯁꯨ ꯑꯗꯨꯝ ꯀꯟꯇ꯭ꯔꯣꯜ ꯇꯧꯕ ꯑꯗꯨꯝ ꯌꯥꯕꯅꯤ

ꯁꯦ ꯂꯨꯗꯤ ꯑꯔꯨꯕ ꯂꯩꯅꯥꯅꯤ ꯑꯗꯨꯕꯨ ꯑꯩꯈꯣꯏꯅ ꯀꯟꯇ꯭ꯔꯣꯜ ꯇꯧꯔꯒꯗꯤ ꯐꯖꯅ ꯊꯝꯂꯒꯗꯤ ꯃꯣꯏꯁꯦ ꯑꯗꯨꯝ ꯀꯟꯇ꯭ꯔꯣꯜ ꯇꯧꯕꯁꯨ ꯌꯥꯕ ꯄꯣꯠꯅꯤ ꯌꯥꯕ ꯂꯩꯅꯥꯅꯤ ꯑꯗꯨꯅ ꯗꯥꯏꯕꯇꯤꯁꯁꯦ ꯌꯨꯝꯗ ꯀꯟꯇ꯭ꯔꯣꯜ ꯀꯃꯥꯏꯅ ꯇꯧꯏ ꯍꯥꯏꯕ ꯃꯇꯥꯡꯗ ꯈꯤꯇꯪ ꯍꯥꯖꯕꯅꯤ